ꯁꯥ ꯁꯟ ꯂꯣꯏꯕ ꯃꯇꯝꯗ ꯈ꯭ꯋꯥꯏꯗꯒꯤ ꯈꯨꯗꯣꯡ ꯆꯥꯗꯕꯗꯤ ꯃꯈꯣꯏꯒꯤ ꯃꯆꯤꯟꯖꯥꯛ ꯆꯥꯐꯝ ꯖꯒꯥ ꯂꯩꯔꯛꯇꯕꯁꯤꯅꯤ ꯃꯆꯤꯟꯖꯥꯛ ꯆꯥꯗ꯭ꯔꯒꯗꯤ ꯁꯥ ꯁꯟ ꯑꯁꯤ ꯀꯔꯃꯥꯏꯅ ꯍꯤꯡꯒꯅꯤ ꯑꯗꯒꯤ ꯑꯩꯈꯣꯏꯅ ꯂꯩꯔꯒꯗ ꯃꯆꯤꯟꯖꯥꯛ ꯄꯤꯖꯕ ꯌꯥꯕ ꯅꯠꯇꯦ ꯁꯟ ꯑꯃ ꯂꯣꯏꯕ ꯃꯇꯝꯗ ꯁꯖꯤꯛ ꯍꯥꯏꯕ ꯑꯃ ꯂꯥꯛꯀꯅꯤ ꯑꯗꯒꯤ ꯆꯔꯨ ꯍꯥꯏꯕ ꯑꯃ ꯂꯥꯛꯀꯅꯤ ꯑꯗꯩ ꯍꯧꯖꯤꯛꯇꯤ ꯆꯔꯨ ꯂꯧꯗꯧꯁꯨ ꯇꯤꯜꯍꯥꯠ ꯍꯤꯗꯥꯛ ꯉꯥꯛꯇ ꯀꯥꯞꯁꯤꯟꯅꯔꯕꯅꯤꯅ ꯂꯧ ꯎꯕ ꯃꯇꯝꯁꯤꯗ ꯑꯗꯨꯅ ꯆꯔꯨꯁꯨ ꯁꯟꯗ ꯊꯣꯏꯅ ꯄꯤꯖꯅꯕ ꯀꯤꯅꯔꯦ ꯃꯌꯥꯝꯁꯤ ꯁꯟ ꯅꯥꯔꯛꯀꯗ꯭ꯔꯥ ꯈꯣꯠꯇ꯭ꯔꯥ ꯍꯥꯏꯕꯒꯤ ꯑꯋꯥꯕ ꯌꯥꯝꯅ ꯂꯩꯔꯦ ꯑꯗꯨꯒꯤ ꯃꯊꯛꯇꯁꯨ ꯁꯥ ꯁꯟ ꯂꯣꯏꯕ ꯃꯇꯝꯗ ꯕꯦꯇꯦꯅꯔꯤꯒꯤ ꯑꯣꯐꯤꯁ ꯂꯩꯇꯕꯁꯦ ꯕꯦꯇꯦꯅꯔꯤꯒꯤ ꯍꯣꯏꯄꯤꯇꯥꯜ ꯂꯩꯇꯕꯁꯦ ꯁꯤꯅ ꯈ꯭ꯋꯥꯏꯗꯒꯤ ꯃꯔꯨ ꯑꯣꯏꯕ ꯄ꯭ꯔꯣꯕ꯭ꯂꯦꯝ ꯃꯔꯝ ꯑꯃꯅꯤ ꯅꯥꯔꯛꯄ ꯃꯇꯝꯗ ꯀꯔꯤ ꯍꯤꯗꯥꯛ ꯀꯥꯞꯀꯅꯤ ꯑꯗꯒꯤ ꯀꯩꯗꯧꯒꯅꯤ ꯑꯗꯒꯤ ꯂꯥꯏꯌꯦꯡꯐꯝ ꯂꯩꯇꯕ ꯑꯗꯒꯤ ꯂꯥꯏꯌꯦꯡꯐꯝ ꯂꯩꯇꯕ ꯗꯣꯛꯇꯔꯁꯨ ꯃꯔꯥꯡ ꯀꯥꯏꯗꯕ ꯑꯁꯤꯅꯤ ꯖꯒꯥ ꯈꯨꯗꯤꯡꯃꯛꯇ ꯖꯒꯥ ꯈꯨꯗꯤꯡꯃꯛꯇ ꯕꯦꯇꯦꯅꯔꯤ ꯗꯤꯄꯥꯔꯠꯃꯦꯟꯁꯦ ꯊꯝꯕꯤꯔꯒꯗꯤ ꯁꯥ ꯁꯟ ꯂꯣꯏꯕꯗꯗꯤ ꯈ꯭ꯋꯥꯏꯗꯒꯤ ꯃꯇꯤꯛ ꯆꯥꯒꯅꯤ ꯍꯥꯏꯅ ꯈꯟꯖꯩ ꯑꯗꯨꯒꯤ ꯃꯊꯛꯇꯁꯨ ꯁꯥ ꯁꯟ ꯂꯣꯏꯕ ꯃꯇꯝꯗ ꯃꯄꯨꯅ ꯐꯖꯅ ꯆꯦꯛꯁꯟꯗꯕꯗꯒꯤ ꯏꯚꯟ ꯍꯨꯏꯕꯨ ꯍꯥꯏꯔꯣ ꯍꯨꯏꯁꯤ ꯇꯤꯀꯥ ꯊꯥꯗꯣꯛꯎ ꯇꯤꯀꯥ ꯊꯥꯗꯣꯛꯎꯗꯤ ꯍꯥꯏꯒꯅꯤ ꯃꯁꯥꯅ ꯈꯪꯅ ꯆꯠꯂꯒ ꯇꯤꯀꯥ ꯑꯃ ꯀꯥꯞꯊꯣꯛꯑꯣꯏ ꯃꯥꯌꯦꯞꯇ ꯂꯥꯎ ꯈꯣꯡ ꯇꯧꯔꯐꯥꯎꯇ ꯃꯥꯌꯦꯞꯇ ꯂꯥꯎꯔꯅꯤ ꯑꯩꯈꯣꯏ ꯁꯤꯗ ꯍꯨꯏꯒꯤ ꯇꯤꯀꯥ ꯀꯥꯞꯄꯤ ꯈꯣꯠꯂꯤ ꯍꯥꯏꯗꯅ ꯂꯥꯎ ꯈꯣꯡ ꯇꯧꯔꯅꯤ ꯂꯥꯎꯔꯗꯨꯐꯥꯎꯗ ꯃꯥꯒꯤ ꯍꯨꯏꯗꯨ ꯍꯥ ꯐꯥꯕ ꯌꯥꯏꯒ ꯍꯥ ꯄꯨꯟꯕ ꯌꯥꯗꯦꯒ ꯀꯩꯅꯣ ꯇꯧꯗꯦꯒ ꯇꯧꯗꯅ ꯍꯤꯗꯥꯛ ꯀꯥꯞꯇꯅ ꯑꯗꯨꯝ ꯇꯣꯛꯊꯣꯛꯏ ꯑꯗꯨꯅ ꯃꯤꯗ ꯆꯤꯛꯂꯛꯄ ꯃꯇꯝꯗꯗꯤ ꯄꯣꯠꯂꯨꯝ ꯑꯗꯨꯛꯀꯤ ꯃꯇꯤꯛ ꯊꯣꯛꯏ ꯁꯥ ꯁꯟ ꯍꯥꯏꯁꯤ ꯃꯁꯤ ꯀꯣꯛꯅꯕꯒꯤꯗꯃꯛꯇꯗꯤ ꯕꯦꯇꯦꯅꯔꯤ ꯗꯤꯄꯥꯔꯠꯃꯦꯟꯁꯤ ꯁꯥ ꯁꯟ ꯕꯦꯇꯦꯅꯔꯤ ꯗꯤꯄꯥꯔꯠꯃꯦꯟꯁꯤ ꯈꯔ ꯃꯇꯤꯛ ꯆꯥꯕ ꯃꯇꯤꯛ ꯆꯥꯅ ꯖꯒꯥ ꯖꯒꯥ ꯈꯨꯗꯤꯡꯗ ꯊꯝꯕꯤꯕꯁꯤ ꯑꯩꯒꯤ ꯃꯣꯠꯇꯗꯤ ꯌꯥꯝ ꯄꯥꯝꯖꯩ